ꯃꯃꯥꯡꯉꯩꯒꯤ ꯃꯇꯝꯗ ꯑꯩꯈꯣꯏꯅ ꯅꯍꯥ ꯑꯣꯏꯔꯤꯉꯩꯗ ꯂꯧ ꯎꯕꯁꯤ ꯌꯥꯝꯅ ꯋꯥꯅ ꯎꯔꯝꯃꯤ ꯑꯌꯨꯛ ꯉꯟꯅ ꯍꯧꯒꯠꯂꯒ ꯁꯟ ꯁꯟꯄꯣꯠ ꯂꯥꯛꯑꯒ ꯂꯧꯁꯤ ꯈꯣꯏꯅꯤꯉꯥꯏ ꯍꯣꯠꯅꯕ ꯅꯣꯡꯃꯗ ꯑꯩꯈꯣꯏꯅ ꯐꯩꯗꯣꯝ ꯌꯥꯝꯅ ꯈꯣꯏꯕ ꯉꯝꯗꯕ ꯂꯧꯔꯥꯛ ꯑꯃ ꯈꯣꯏꯅꯕ ꯍꯣꯠꯅꯕꯗ ꯃꯇꯝ ꯌꯥꯝꯅ ꯆꯪꯕ ꯁꯨꯃꯥꯏꯅ ꯇꯧꯔꯒ ꯂꯧ ꯑꯃ ꯂꯤꯡꯅꯉꯥꯏ ꯍꯣꯠꯅꯕꯁꯤꯗ ꯈꯣꯏꯕꯇꯗ ꯃꯇꯝ ꯌꯥꯝꯅ ꯆꯪꯉꯒ ꯌꯥꯝꯅ ꯋꯥꯅ ꯇꯧꯔꯝꯃꯤ ꯈꯣꯏꯕꯁꯤ ꯂꯣꯏꯔꯅꯤ ꯈꯣꯏꯕ ꯂꯣꯏꯔꯒ ꯑꯩꯈꯣꯏꯅ ꯐꯧꯁꯤ ꯂꯤꯡꯉꯅꯤ ꯂꯤꯡꯉ ꯃꯇꯨꯡꯁꯤꯗ ꯑꯃꯨꯛ ꯑꯩꯈꯣꯏꯅ ꯂꯧꯁꯤ ꯄꯦꯡꯕ ꯃꯇꯝꯗꯨꯗ ꯅꯨꯄꯤ ꯃꯌꯥꯝ ꯑꯃ ꯆꯪꯉꯒ ꯑꯩꯈꯣꯏꯅ ꯄꯩꯁꯥ ꯌꯥꯝꯅ ꯇꯤꯡꯉꯒ ꯇꯧꯔꯝꯃꯤ ꯑꯗꯨꯒꯤ ꯃꯇꯨꯡꯗ ꯑꯃꯨꯛ ꯂꯧꯁꯤ ꯑꯩꯈꯣꯏꯅ ꯈꯥꯎꯔꯦ ꯈꯥꯎꯕꯁꯤꯗꯁꯨ ꯅꯨꯄꯤ ꯈꯨꯂꯪ ꯃꯌꯥꯝ ꯑꯃ ꯆꯪꯉꯒ ꯄꯩꯁꯥ ꯌꯥꯝꯅ ꯇꯤꯡꯉꯝꯃꯤ ꯈꯥꯎꯕꯁꯤ ꯂꯣꯏꯔꯒ ꯑꯩꯈꯣꯏꯅ ꯑꯃꯨꯛ ꯌꯩꯕ ꯃꯇꯝꯁꯤꯗ ꯑꯩꯈꯣꯏꯅ ꯐꯛꯂꯣꯡ ꯄꯨꯔꯒ ꯅꯨꯄꯥꯅ ꯐꯧꯕꯤ ꯄꯥꯏꯔꯒ ꯅꯨꯄꯥ ꯑꯅꯤꯅ ꯑꯃꯨꯛ ꯆꯩꯔꯣꯡ ꯄꯥꯏꯔꯅꯤ ꯇꯧꯔꯒ ꯌꯩꯕ ꯃꯇꯝꯁꯤꯗꯁꯨ ꯌꯥꯝꯅ ꯋꯥꯅ ꯋꯥꯅ ꯍꯨꯃꯥꯡ ꯇꯞ ꯇꯞ ꯇꯥꯈꯩ ꯌꯩꯔꯦ ꯌꯩꯔ ꯃꯇꯨꯡꯗꯨꯗ ꯑꯃꯨꯛ ꯁꯟ ꯒꯥꯔꯤ ꯁꯤꯖꯤꯟꯅꯔꯒ ꯍꯣꯜꯂꯒ ꯑꯩꯈꯣꯏ ꯌꯨꯝꯗ ꯌꯧꯔꯒ ꯌꯥꯝꯅ ꯋꯥꯅ ꯇꯧꯔꯝꯃꯤ ꯑꯗꯨꯕꯨ ꯍꯧꯖꯤꯛꯀꯤ ꯃꯇꯝꯁꯤꯗꯗꯤ ꯆꯥꯎꯈꯠꯄꯒꯤ ꯃꯇꯨꯡ ꯏꯟꯅ ꯏꯟꯖꯤꯟꯅ ꯂꯧ ꯈꯣꯏꯔꯦ ꯌꯥꯝꯅ ꯊꯨꯅ ꯄꯩꯁꯥꯁꯨ ꯌꯥꯝꯅ ꯆꯪꯗꯕ ꯑꯗꯨꯒ ꯑꯩꯈꯣꯏꯅ ꯄꯦꯡꯅꯕ ꯅꯨꯄꯤꯅ ꯄꯦꯡꯉꯝꯕ ꯄꯣꯠꯇꯨꯁꯨ ꯍꯧꯖꯤꯛꯇꯤ ꯅꯥꯄꯤ ꯍꯤꯗꯥꯛ ꯇꯧꯔꯒ ꯅꯥꯄꯤ ꯍꯧꯍꯟꯗꯕꯤꯗ ꯌꯥꯔꯦ ꯑꯗꯨꯗꯩ ꯂꯧ ꯈꯥꯎꯅꯕ ꯃꯦꯆꯤꯟ ꯂꯩꯔꯦ ꯑꯗꯨꯗꯒꯤ ꯂꯧ ꯌꯩꯅꯕ ꯃꯦꯆꯤꯂ ꯂꯩꯔꯃꯤꯅ ꯑꯩꯈꯣꯏꯅ ꯉꯟꯅ ꯑꯩꯈꯣꯏꯅ ꯈꯥꯎꯔꯒꯁꯨ ꯂꯧꯕꯨꯛꯇꯨ ꯆꯣꯠꯂꯒꯁꯨ ꯃꯇꯝ ꯆꯥꯅ ꯀꯪꯅ ꯑꯩꯈꯣꯏꯅ ꯂꯧꯗꯨ ꯌꯩꯔꯒ ꯌꯨꯝꯗ ꯑꯩꯈꯣꯏꯅ ꯐꯧ ꯄꯨꯟꯕ ꯃꯇꯝꯗꯨꯗ ꯑꯩꯈꯣꯏꯅ ꯄꯨꯁꯤꯟꯅꯤꯡꯕ ꯃꯇꯝꯗꯨꯗ ꯃꯇꯝ ꯆꯥꯅ ꯑꯩꯈꯣꯏꯅ ꯄꯨꯁꯤꯜꯂꯒ ꯑꯩꯈꯣꯏꯒꯤ ꯊꯕꯛ ꯇꯧꯕ ꯃꯇꯝꯗꯁꯨ ꯈꯨꯂꯪ ꯐꯪꯗꯕꯒꯤ ꯃꯊꯥ ꯁꯥꯕꯒꯤ ꯄꯣꯠꯇꯨꯃ ꯂꯩꯇ꯭ꯔꯦ ꯁꯨꯃꯥꯏꯅ ꯇꯧꯗꯅ ꯈꯦꯟꯅꯕ ꯑꯁꯤ ꯃꯇꯝ ꯃꯇꯝꯒꯤ ꯃꯇꯨꯡ ꯏꯟꯅ ꯑꯁꯨꯝ ꯈꯦꯟꯅꯔꯛꯄꯁꯤꯅ ꯍꯧꯖꯤꯛꯇꯤ ꯆꯥꯎꯈꯠꯄꯒꯤ ꯃꯇꯨꯡ ꯏꯟꯅ ꯂꯧꯎ ꯁꯤꯡꯎꯕꯗ ꯌꯥꯝꯅ ꯅꯨꯡꯉꯥꯏꯔꯦ ꯑꯗꯨꯒ ꯑꯃꯨꯛ ꯑꯩꯈꯣꯏꯅ ꯍꯧꯖꯤꯛꯀꯤ

ꯀꯃꯥꯏꯅ ꯇꯧꯔꯒ ꯑꯗꯨꯗꯒꯤ ꯃꯇꯨꯡꯗ ꯑꯃꯨꯛ ꯍꯧꯌꯤꯛꯇꯤ ꯆꯥꯎꯈꯠꯄꯒꯤ ꯃꯇꯨꯡ ꯏꯟꯅ ꯑꯩꯈꯣꯏꯅ ꯏꯟꯇꯔꯅꯦꯠꯇ ꯌꯦꯡꯉꯒ ꯌꯨꯇꯤꯌꯨꯕꯇ ꯌꯦꯡꯉꯒ ꯑꯇꯣꯞ ꯑꯇꯣꯞꯄ ꯂꯝꯗ ꯀꯔꯤ ꯁꯤꯖꯤꯟꯅꯩ ꯀꯔꯝꯍꯥꯏꯅ ꯃꯑꯣꯡꯗ ꯃꯦꯊꯣꯗ ꯇꯧꯏ